ꯍꯦꯜꯂꯣ ꯍꯥꯎ ꯀꯅꯥ ꯑꯣꯏꯕꯤꯔꯕꯅꯣ ꯍꯣꯏ ꯍꯣꯏ ꯍꯣꯏ ꯃꯥꯟꯅꯦ ꯃꯥꯟꯅꯦ ꯇꯥꯏꯌꯔꯁꯤꯀꯣ ꯍꯟꯗꯛ ꯂꯦꯇꯦꯁ ꯂꯥꯛꯄ ꯑꯦꯝ ꯑꯥꯔ ꯑꯦꯐ ꯂꯩꯌꯦ ꯑꯦꯄꯣꯂꯣ ꯂꯩꯅꯤ ꯑꯗꯨꯒ ꯁꯤ ꯁꯤꯠ ꯂꯩꯌꯦ ꯇꯤ ꯚꯤ ꯑꯦꯁꯀꯤꯁꯨ ꯐꯪꯒꯅꯤ

ꯅꯪ ꯀꯔꯤ ꯒꯥꯔꯤꯒꯤꯅꯣ ꯕꯣꯂꯦꯔꯣ ꯑꯣ ꯑꯣ ꯑꯦꯁ ꯌꯨ ꯚꯤꯒꯤ ꯑꯣꯏꯔꯅꯤ ꯑꯗꯨꯗꯤꯀꯣ ꯍꯣꯏ ꯂꯩ ꯂꯩ ꯁꯥꯏꯖ ꯂꯣꯏ ꯐꯪꯉꯦ ꯍꯣꯏ ꯑꯦꯄꯣꯂꯣꯁꯤ ꯑꯦꯁ ꯌꯨ ꯚꯤ ꯁꯥꯏꯖꯇꯗꯤ ꯐꯥꯏꯚ ꯊꯥꯎꯖꯟ ꯇꯨ ꯁꯦꯕꯦꯟ ꯊꯥꯎꯖꯟ ꯃꯅꯨꯡꯗꯀꯣ ꯑꯗꯨꯒꯤ ꯔꯦꯟꯁꯇ ꯑꯗꯨꯝ ꯂꯥꯛꯑꯅꯤ

ꯁꯥꯏꯖꯇꯤ ꯂꯣꯏ ꯑꯃ ꯑꯣꯏꯒꯅꯤ ꯍꯣꯏ ꯑꯗꯨ ꯁꯥꯏꯖ ꯁꯥꯏꯖꯀꯤ ꯃꯃꯜ ꯃꯃꯜꯗꯤ ꯈꯔ ꯈꯔꯗꯤ ꯇꯣꯡꯉꯥꯟꯂꯛꯀꯅꯤ ꯑꯥ ꯑꯍꯣꯡꯕ ꯍꯥꯏꯔꯒꯗꯤ ꯅꯪ ꯂꯤꯁꯤꯡ ꯃꯉꯥꯀꯣ ꯐꯥꯏꯚ ꯊꯥꯎꯖꯟ ꯊ꯭ꯔꯤ ꯍꯦꯟꯗ꯭ꯔꯦꯗꯒꯨꯝꯕꯗ ꯐꯪꯒꯅꯤ ꯅꯪ ꯍꯧꯖꯤꯛ ꯍꯥꯏꯕ ꯑꯦꯄꯣꯂꯣꯗꯣꯀꯣ ꯍꯣꯏ ꯑꯦꯝ ꯑꯥꯔ ꯑꯦꯐꯀꯤꯁꯦ ꯂꯤꯁꯤꯡ ꯇꯔꯨꯛ ꯑꯗꯨꯒ ꯈꯔ ꯍꯦꯟꯕꯁꯨ ꯂꯩꯒꯅꯤ

ꯍꯟꯗꯛ ꯁꯤꯖꯟꯁꯤ ꯗꯤꯁꯀꯥꯎꯟ ꯂꯩꯇꯕ ꯑꯩꯈꯣꯏꯁꯨꯀꯣ ꯍꯥꯟꯅꯗꯤ ꯂꯩꯔꯝꯕꯅꯦ ꯑꯗꯨ ꯁꯤꯖꯟ ꯁꯤꯖꯟ ꯂꯩꯌꯦ ꯗꯤꯁꯀꯥꯎꯟꯁꯦ ꯑꯥ ꯃꯣꯏ ꯀꯝꯄꯅꯤꯅꯀꯣ ꯍꯟꯗꯛꯇꯤ ꯗꯤꯁꯀꯥꯎꯟ ꯗꯤꯁꯀꯥꯎꯟꯗꯤ ꯂꯩꯇꯦ ꯔꯤꯄꯦꯌꯥꯔꯤꯡꯁꯨ ꯌꯥꯏ ꯌꯥꯅꯤ ꯌꯥꯅꯤ

ꯅꯠꯇꯦ ꯉꯁꯤ ꯗꯨꯀꯥꯟ ꯍꯥꯡꯗꯦꯕꯀꯣ ꯑꯗꯨꯗꯤ ꯉꯁꯤ ꯀꯔꯤ ꯅꯨꯃꯤꯠ ꯑꯣꯏꯔꯦ ꯃꯟꯗꯦ ꯑꯗꯨꯗꯤ ꯅꯪ ꯊꯔꯁꯗꯦꯒꯨꯝꯕ ꯂꯥꯛꯄ ꯌꯥꯒꯦꯔꯥ

ꯍꯣꯏ ꯍꯣꯏ ꯍꯣꯏ ꯍꯣꯏ ꯑꯩꯈꯣꯏꯁꯨ ꯑꯆꯤꯟꯕ ꯈꯔ ꯂꯩꯕꯀꯣ ꯅꯪ ꯂꯥꯛꯑꯒ ꯉꯥꯡꯅꯔꯁꯦ ꯑꯗꯨꯝ ꯑꯗꯨꯗꯤ ꯑꯗꯨꯝ ꯗꯤꯇꯦꯜꯁꯇꯤ ꯅꯪ ꯗꯨꯀꯥꯟꯗ ꯂꯥꯛꯄꯗ ꯑꯗꯨꯝ ꯊꯦꯡꯅꯔꯒ ꯑꯗꯨꯝ ꯉꯥꯡꯅꯔꯁꯦ ꯅꯠꯇ꯭ꯔꯥ ꯍꯣꯜ ꯍꯣꯏ ꯐꯔꯦ ꯐꯔꯦ ꯑꯗꯨꯗꯤ